ꯑꯩꯈꯣꯏꯅ ꯈ꯭ꯋꯥꯏꯗꯒꯤ ꯁꯤꯖꯤꯟꯅꯕ ꯗꯥꯇꯥ ꯄ꯭ꯂꯥꯟꯁꯤꯡꯁꯦ ꯖꯤꯌꯣꯒꯤ ꯍꯥꯏꯔꯕꯗ ꯑꯗꯨꯝ ꯐꯤꯐꯇꯤꯟꯗꯒꯤ ꯍꯧꯔꯦ ꯐꯤꯐꯇꯤꯟꯁꯦ ꯋꯥꯟ ꯖꯤꯕꯤ ꯃꯨꯛ ꯐꯪꯉꯦ ꯅꯥꯏꯟꯇꯤꯟ ꯋꯥꯟ ꯄꯣꯏꯟ ꯐꯥꯏꯕ ꯖꯤꯕꯤ ꯐꯪꯉꯦ ꯑꯗꯨ ꯇ꯭ꯋꯦꯟꯇꯤ ꯅꯥꯏꯟꯒꯤꯁꯨ ꯂꯩꯌꯦ ꯇ꯭ꯋꯦꯟꯇꯤ ꯅꯥꯏꯟꯒꯤꯁꯤꯅ ꯇꯨ ꯄꯣꯏꯟ ꯐꯥꯏꯕ ꯖꯤꯕꯤ ꯐꯪꯉꯦ ꯈ꯭ꯋꯥꯏꯗꯒꯤ ꯊꯥ ꯑꯃꯒꯤ ꯁꯤꯖꯤꯟꯅꯕ ꯍꯥꯏꯔꯗꯤ ꯇꯨ ꯊꯥꯔꯇꯤ ꯅꯥꯏꯟꯅꯦ ꯇꯨ ꯊꯥꯔꯇꯤ ꯅꯥꯏꯟꯁꯦ ꯋꯥꯟ ꯄꯣꯏꯟ ꯐꯥꯏꯕ ꯖꯤꯕꯤ ꯄꯥꯔ ꯗꯦ ꯐꯪꯉꯦ ꯑꯦꯁ ꯑꯦꯝ ꯑꯦꯁ ꯍꯟꯗ꯭ꯔꯦꯗ ꯄꯥꯔ ꯗꯦ ꯐꯪꯉꯦ ꯑꯗꯩ ꯋꯥꯟ ꯐꯣꯔꯇꯤ ꯅꯥꯏꯟꯒꯤꯁꯨ ꯂꯩ ꯋꯥꯟ ꯐꯣꯔꯇꯤ ꯅꯥꯏꯟꯒꯤꯁꯤꯅ ꯐꯤꯐꯇꯤꯟ ꯗꯦꯖꯅꯦ ꯐꯤꯐꯇꯤꯟ ꯗꯦꯖ ꯁꯤꯁꯨ ꯋꯥꯟ ꯖꯤꯕꯤ ꯄꯥꯔ ꯗꯦ ꯐꯪꯉꯦ ꯍꯟꯗ꯭ꯔꯦꯗ ꯑꯦꯁ ꯑꯦꯝ ꯑꯦꯁ ꯃꯥꯒꯤ ꯕꯦꯂꯤꯗꯤꯇꯤ ꯑꯗꯨꯐꯥꯎꯗ ꯐꯪꯉꯦ ꯑꯗꯣ ꯖꯤꯌꯣꯒꯤ ꯅꯦꯠꯋꯥ꯭ꯔꯛꯁꯤꯅ ꯑꯩꯈꯣꯏ ꯇꯝꯄꯥꯛꯇꯗꯤ ꯌꯥꯝꯅ ꯅꯨꯡꯉꯥꯏꯕ ꯍꯦꯜꯂꯦ